ꯄꯥꯎ ꯆꯦꯗ ꯌꯥꯎꯔꯤꯕ ꯅ꯭ꯌꯨꯁꯁꯤꯡ ꯑꯁꯤ ꯃꯔꯨꯑꯣꯏꯕ ꯄꯥꯎ ꯃꯌꯥꯝ ꯑꯃ ꯌꯥꯎꯔꯤ ꯃꯔꯝ ꯑꯁꯤꯅ ꯑꯉꯥꯡꯁꯤꯡꯅ ꯗ ꯑꯩꯈꯣꯏꯅ ꯄꯥꯕ ꯌꯥꯕ ꯌꯥꯗꯕ ꯍꯥꯏꯕ ꯃꯌꯥꯝ ꯑꯃꯁꯨ ꯂꯩꯔꯤ ꯑꯉꯥꯡꯅ ꯇꯥꯕ ꯌꯥꯕ ꯌꯥꯗꯕ ꯑꯃꯁꯨ ꯂꯩꯔꯤ ꯑꯗꯨꯅ ꯃꯔꯨ ꯃꯔꯨꯑꯣꯏꯕ ꯏꯟꯐꯣꯔꯃꯦꯇꯤꯕ ꯑꯣꯏꯕ ꯄꯥꯎꯁꯤꯡ ꯑꯁꯦ ꯑꯉꯥꯡꯗ ꯄꯥꯊꯣꯛꯑꯒ ꯃꯈꯣꯏꯁꯨ ꯅꯣꯂꯦꯖ ꯐꯪꯅꯕ ꯑꯃꯗꯤ ꯑꯩꯈꯣꯏꯒꯤ ꯏꯗꯨꯀꯦꯁꯟꯗꯁꯨ ꯑꯗꯨꯛꯀꯤ ꯃꯇꯤꯛ ꯀꯥꯥꯟꯅꯕ ꯃꯌꯥꯝ ꯑꯝ ꯄꯤꯔꯤ ꯍꯧꯖꯤꯛꯇꯤ ꯅ꯭ꯌꯨꯁꯄꯦꯄꯔꯁꯤꯡꯗ ꯃꯩꯇꯩ ꯃꯌꯦꯛꯁꯦ ꯑꯗꯨꯛꯀꯤ ꯃꯇꯤꯛ ꯆꯥꯎꯅ ꯌꯥꯎꯔꯛꯂꯤ ꯑꯗꯨꯅ ꯑꯉꯥꯡꯁꯤꯡꯅꯁꯨ ꯃꯁꯥꯅ ꯃꯇꯣꯝꯇ ꯄꯥꯕ ꯉꯝꯕ ꯂꯣꯟ ꯑꯃ ꯑꯣꯏꯔꯛꯂꯤ ꯃꯁꯤꯅ ꯃꯔꯨꯑꯣꯏꯅ ꯑꯉꯥꯡꯒꯤ ꯑꯣꯏꯕ ꯀꯂꯝꯁꯤꯡ ꯌꯥꯎꯔꯤ ꯃꯁꯤ ꯃꯁꯤꯗ ꯑꯩꯈꯣꯏ ꯅ꯭ꯌꯨꯁ ꯅ꯭ꯌꯨꯁꯄꯦꯄꯔꯁꯤꯡꯁꯤꯗ ꯄꯥꯕ ꯃꯇꯝꯗ ꯑꯗꯨꯛꯀꯤ ꯃꯇꯤꯛ ꯀꯥꯟꯅꯕ ꯃꯌꯥꯝ ꯑꯃ ꯄꯤꯔꯤ ꯃꯁꯤꯅ ꯑꯉꯥꯡꯗ ꯅ꯭ꯌꯨꯁꯄꯦꯄꯔ ꯄꯥꯎꯆꯦ ꯄꯥꯕ ꯑꯁꯤ ꯃꯔꯨꯑꯣꯏꯌꯦꯅ ꯈꯜꯂꯤ